ꯊꯕꯛ ꯃꯐꯝꯗ ꯊꯣꯛꯄ ꯊꯧꯗꯣꯛꯁꯤꯡ ꯍꯥꯏꯔꯒꯗꯤ ꯊꯣꯛꯍꯟꯅꯤꯡꯗꯕ ꯊꯧꯗꯣꯛ ꯀꯌꯥ ꯑꯁꯤ ꯊꯣꯛꯂꯛꯄ ꯃꯇꯝꯗ ꯏꯁꯥꯅ ꯋꯥꯈꯜ ꯐꯥꯊꯖꯔꯒ ꯀꯟꯇ꯭ꯔꯣꯜ ꯇꯧꯋꯤ ꯑꯃꯁꯨꯡ ꯊꯣꯛꯂꯛꯀꯗꯕ ꯈꯨꯗꯣꯡꯊꯤꯕ ꯀꯌꯥ ꯑꯗꯨ ꯏꯁꯥꯅ ꯏꯁꯥꯅ ꯀꯟꯇ꯭ꯔꯣꯜ ꯇꯧꯖꯔꯒ ꯊꯣꯛ ꯊꯣꯛꯏ